ꯇꯁꯦꯡꯅ ꯍꯥꯏꯕ ꯃꯇꯝꯗ ꯑꯩꯈꯣꯏꯒꯤ ꯊꯥꯏꯅꯒꯤ ꯏꯁꯩꯒ ꯍꯧꯖꯤꯛꯀꯥꯟꯒꯤ ꯃꯣꯔꯗꯟ ꯇ꯭ꯔꯦꯟꯗ ꯂꯥꯛꯂꯤꯕ ꯑꯩꯈꯣꯏꯒꯤ ꯏꯁꯩꯒꯤ ꯇ꯭ꯔꯦꯟ ꯑꯁꯤꯒ ꯑꯅꯤꯃꯛꯁꯤ ꯑꯗꯨꯝ ꯍꯤꯔꯝ ꯈꯨꯗꯤꯡꯃꯛꯇ ꯑꯗꯨꯝ ꯑꯩꯈꯣꯏꯅ ꯑꯗꯨꯝ ꯄꯥꯝꯃꯤ ꯇꯣꯉꯥꯟ ꯇꯣꯉꯥꯟꯕ ꯃꯍꯥꯎꯅꯤ ꯑꯩꯈꯣꯏꯒꯤ ꯊꯥꯏꯅꯒꯤ ꯃꯇꯝꯗ ꯄꯤꯔꯤꯕ ꯏꯁꯩꯁꯤꯒꯤ ꯃꯥꯒꯤ ꯑꯣꯏꯕ ꯃꯥꯅ ꯍꯥꯏꯅꯤꯡꯂꯤꯕꯁꯤꯅ ꯇꯁꯦꯡꯅ ꯍꯥꯏꯔꯒꯗꯤ ꯑꯩꯈꯣꯏꯒꯤ ꯏꯁꯩ ꯑꯃꯅ ꯑꯩꯈꯣꯏꯒꯤ ꯃꯇꯝ ꯑꯗꯨꯒꯤ ꯁꯃꯥꯁꯀꯤ ꯐꯤꯕꯝꯗ ꯃꯌꯦꯛ ꯁꯦꯡꯅ ꯇꯥꯛꯄ ꯑꯗꯨꯒ ꯁꯨꯔꯗ ꯑꯃꯁꯨꯡ ꯑꯇꯩꯗ ꯌꯥꯝꯅ ꯐꯖꯅ ꯌꯥꯝꯅ ꯑꯩꯈꯣꯏꯒꯤ ꯑꯣꯖꯥ ꯒꯨꯔꯨ ꯅꯥꯏꯅ ꯌꯥꯝ ꯐꯖꯅ ꯇꯧꯔꯛꯄꯒꯤ ꯃꯃꯤ ꯑꯃ ꯑꯩꯈꯣꯏꯅ ꯏꯁꯩꯁꯤꯡꯗ ꯑꯩꯈꯣꯏꯅ ꯎꯕ ꯐꯡꯉꯤ ꯑꯗꯨꯒ ꯏꯁꯩꯁꯤ ꯄꯨꯡꯁꯛꯇꯁꯨ ꯁꯛꯆꯤꯟꯗꯕꯒꯤ ꯃꯑꯣꯡ ꯑꯁꯤ ꯑꯩꯈꯣꯏꯅ ꯑꯔꯤꯕ ꯏꯁꯩꯒꯤ ꯃꯇꯝꯗ ꯑꯩꯈꯣꯏꯅ ꯐꯡꯉꯦ ꯑꯗꯨꯗꯨꯒ ꯑꯅꯧꯕ ꯏꯁꯩꯗꯅ ꯑꯩꯈꯣꯏꯒꯤ ꯑꯁꯨꯛꯀꯤ ꯃꯇꯤꯛ ꯑꯩꯈꯣꯏꯒꯤ ꯇꯦꯛꯅꯣꯂꯣꯖꯤ ꯀꯦꯃꯦꯔꯥꯒꯤ ꯀꯔꯤꯒꯤ ꯃꯌꯥꯝ ꯑꯃ ꯊꯣꯛꯂꯛꯄꯅ ꯑꯩꯈꯣꯏꯒꯤ ꯏꯁꯩꯁꯤꯗꯁꯨ ꯍꯦꯟꯅ ꯅꯨꯡꯉꯥꯏꯕ ꯑꯗꯨꯗꯒꯤꯗꯤ ꯑꯩꯈꯣꯏꯅ ꯃꯔꯨꯑꯣꯏꯅ ꯔꯦꯞ ꯊꯤꯔꯛꯄ ꯔꯦꯞꯀꯤ ꯑꯣꯏꯕ ꯑꯗꯒꯤ ꯑꯩꯈꯣꯏꯅ ꯑꯇꯣꯞꯄ ꯋꯦꯁꯇꯟꯒꯤ ꯏꯝꯐ꯭ꯂꯨꯑꯦꯟꯁ ꯃꯌꯥꯝꯗꯒꯤ ꯑꯈꯣꯏꯅ ꯑꯩꯈꯣꯏꯒꯤ ꯍꯧꯖꯤꯀꯤ ꯂꯩꯔꯤꯕ ꯑꯅꯧꯕ ꯏꯁꯩꯁꯤꯒꯤ ꯇ꯭ꯔꯦꯟꯗꯗꯤ ꯌꯥꯝꯅ ꯑꯋꯣ ꯌꯥꯝꯅ ꯑꯅꯧꯕ ꯑꯍꯣꯡꯕ ꯀꯌꯥ ꯑꯃ ꯑꯃꯨꯛ ꯂꯥꯛꯏ ꯑꯗꯨꯗꯨꯅ ꯑꯅꯤꯃꯛꯁꯤ ꯇꯁꯦꯡꯅ ꯍꯥꯏꯔꯒꯗꯤ ꯑꯅꯤꯃꯛ ꯄꯥꯝꯃꯤ ꯑꯗꯨꯕꯨ ꯃꯥꯒꯤ ꯇꯣꯉꯥꯟ ꯇꯣꯉꯥꯟꯕ ꯃꯍꯥꯎꯁꯤꯡꯅꯤ ꯍꯥꯏꯅ ꯊꯝꯖꯒꯦ